ꯑꯍꯜ ꯑꯣꯏꯔꯕ ꯃꯤꯔꯣꯜꯁꯤꯡꯅ ꯅꯍꯥ ꯑꯣꯏꯔꯤꯕ ꯃꯤꯔꯣꯜꯁꯤꯡꯗꯒꯤ ꯍꯦꯟꯅ ꯂꯥꯏꯅꯤꯡ ꯂꯥꯏꯁꯣꯟꯗ ꯆꯦꯠꯂꯝꯃꯤ ꯍꯥꯏꯅ ꯑꯩ ꯏꯁꯥꯒꯤ ꯊꯥꯖꯕ ꯂꯩꯖꯩ ꯑꯗꯨꯒ ꯑꯩ ꯏꯁꯥꯅꯁꯨ ꯈꯜꯂꯤ ꯑꯗꯨꯒ ꯃꯁꯤ ꯃꯁꯤꯒꯤ ꯑꯋꯣꯟꯕꯗꯤ ꯀꯔꯤ ꯃꯔꯝꯒꯤꯅꯣ ꯍꯥꯏꯕꯗ ꯑꯩ ꯏꯁꯥꯒꯤ ꯑꯣꯄꯤꯅꯤꯌꯟ ꯑꯣꯏꯅ ꯍꯥꯏꯖꯕ ꯇꯥꯔꯒꯗꯤ ꯑꯩꯈꯣꯏꯒꯤ ꯆꯥꯎꯈꯠꯂꯛꯄꯒꯤ ꯃꯇꯨꯡ ꯏꯟꯅꯅꯤ ꯈꯪꯗꯦ ꯅꯠꯇ꯭ꯔꯒ ꯍꯧꯖꯤꯛꯀꯥꯟꯒꯤ ꯑꯉꯥꯡꯁꯤꯡꯁꯤꯅ ꯃꯣꯏ ꯃꯁꯥꯁꯦ ꯂꯥꯏꯅꯤꯡ ꯂꯥꯏꯁꯣꯟꯁꯤꯗꯒꯤ ꯍꯦꯟꯅ ꯂꯥꯞꯊꯣꯛꯅ ꯂꯩꯅꯤꯡꯕꯒꯤꯅꯤ ꯍꯥꯏꯕꯒꯤꯁꯨ ꯆꯞ ꯆꯥꯕꯤ ꯑꯩꯅ ꯍꯥꯏꯕ ꯉꯝꯖꯗ꯭ꯔꯒꯁꯨ ꯑꯩ ꯏꯁꯥꯒꯤ ꯑꯣꯏꯕ ꯑꯣꯄꯤꯅꯤꯌꯟꯗ ꯍꯥꯏꯖꯕ ꯇꯥꯔꯒꯗꯤ ꯍꯧꯖꯤꯛꯀꯥꯟꯒꯤ ꯑꯉꯥꯡꯁꯤꯡꯁꯤꯒ ꯍꯥꯟꯅ ꯃꯇꯝ ꯑꯃꯗ ꯂꯩꯔꯝꯃꯤꯕ ꯑꯩꯈꯣꯏꯒꯤ ꯏꯄꯥ ꯏꯄꯨꯁꯤꯡ ꯑꯃꯗꯤ ꯆꯠꯂꯝꯂꯤꯕ ꯂꯥꯏꯅꯤꯡ ꯂꯥꯏꯁꯣꯟꯗꯨꯒꯤ ꯃꯔꯝꯗ ꯆꯠꯂꯝꯂꯤꯕ ꯑꯍꯜꯁꯤꯡꯗꯨꯒꯒꯤ ꯈꯦꯠꯅꯕ ꯍꯥꯏ ꯇꯥꯔꯒꯗꯤ ꯃꯈꯣꯏꯅ ꯍꯥꯟꯅꯒꯤ ꯂꯥꯏꯅꯤꯡ ꯂꯥꯏꯁꯣꯜꯁꯤꯗ ꯍꯦꯟꯅ ꯄꯨꯛꯅꯤꯡ ꯂꯨꯞꯁꯤꯟꯅ ꯄꯥꯝꯁꯤꯟꯕ ꯌꯧꯁꯤꯜꯂꯛꯇꯕ ꯑꯗꯨꯒ ꯍꯥꯟꯅꯒꯤ ꯆꯠꯂꯝꯃꯤꯕ ꯑꯍꯟꯁꯤꯡꯗꯨꯅꯗꯤ ꯂꯥꯏꯅꯤꯡ ꯂꯥꯏꯁꯣꯜ ꯊꯋꯥꯏ ꯌꯥꯎꯅ ꯆꯠꯄ ꯃꯤꯑꯣꯏꯁꯤꯡ ꯑꯣꯏꯕ ꯑꯗꯨꯒ ꯍꯧꯖꯤꯛꯀꯤ ꯇꯨꯡꯒꯤ ꯃꯤꯔꯣꯜꯗ ꯍꯧꯒꯠꯂꯛꯂꯤꯕ ꯑꯉꯥꯡꯁꯤꯡꯁꯤꯅꯗꯤ ꯃꯗꯨꯒꯤ ꯂꯥꯏꯅꯤꯡ ꯂꯥꯏꯁꯣꯜꯗꯨꯗ ꯆꯠꯅꯤꯡꯕ ꯑꯣꯏꯗꯕꯒꯤꯁꯨ ꯃꯔꯝ ꯑꯃꯅꯤ ꯍꯥꯏꯅ ꯊꯝꯖꯒꯦ ꯑꯗꯨꯒ ꯑꯇꯣꯞꯄ ꯃꯔꯝꯗ ꯍꯥꯏ ꯇꯥꯔꯒꯅ ꯑꯩꯈꯣꯏꯒꯤ ꯆꯥꯎꯈꯠꯂꯛꯄꯒꯤ ꯑꯗꯒꯤ ꯑꯇꯣꯞꯄ ꯂꯥꯏꯅꯤꯡ ꯂꯥꯏꯁꯣꯜꯗ ꯄꯨꯛꯅꯤꯡ ꯂꯨꯞꯁꯟꯗꯕꯤꯗ ꯑꯇꯣꯞꯄꯗ ꯑꯩꯈꯣꯏꯒꯤ ꯐꯦꯁꯟꯗ ꯀꯩꯗ ꯑꯗꯒꯤ ꯁꯝꯅ ꯍꯥꯏꯔꯕꯗ ꯃꯣꯕꯥꯏꯜꯗ ꯀꯩꯗ ꯃꯣꯏꯅ ꯁꯨꯒꯨꯝꯕꯗꯅ ꯍꯦꯟꯅ ꯌꯥꯝꯅ ꯏꯟꯇꯔꯦꯁ ꯑꯣꯏꯈꯤꯕꯗꯒꯤ ꯍꯥꯟꯅꯒꯤ ꯆꯠꯂꯝꯃꯤꯕ ꯂꯥꯏꯅꯤꯡ ꯂꯥꯏꯁꯣꯜꯁꯤꯗ ꯃꯣꯏꯅ ꯄꯨꯛꯅꯤꯡ ꯂꯨꯞꯁꯤꯟꯕ ꯉꯝꯗꯕꯒꯤ ꯃꯃꯤ ꯑꯃ ꯌꯥꯝꯅ ꯆꯥꯎꯅ ꯎꯕ ꯐꯪꯖꯩ ꯑꯗꯨꯒ ꯊꯥꯏꯅꯒꯤꯗ ꯆꯠꯂꯝꯕ ꯑꯍꯜꯁꯤꯡꯁꯤꯅ ꯁꯦꯡꯅ ꯆꯠꯆꯔꯝꯕ ꯑꯩꯈꯣꯏꯒꯤ ꯂꯥꯏꯅꯤꯡ ꯂꯥꯏꯁꯣꯜꯒꯤ ꯍꯥꯏ ꯇꯥꯔꯒꯗꯤ ꯁꯝꯅ ꯍꯥꯏꯔꯕꯗ ꯑꯩꯈꯣꯏꯒꯤ ꯂꯩꯔꯤꯕ ꯃꯩꯇꯩꯒꯤ ꯅꯠꯇ꯭ꯔꯒ ꯃꯅꯤꯄꯨꯔꯒꯤ ꯍꯥꯏꯔꯤꯕ ꯆꯠꯅꯕꯤ ꯂꯥꯏꯅꯤꯡ ꯂꯥꯏꯁꯣꯜ ꯃꯌꯥꯝꯁꯤꯒꯤ ꯁꯔꯨꯛ ꯑꯌꯥꯝꯕꯗꯤ ꯍꯧꯖꯤꯛꯀꯤ ꯅꯍꯥ ꯑꯣꯏꯔꯤꯕ ꯏꯪꯈꯠꯂꯛꯂꯤꯕ ꯅꯍꯥꯁꯤꯡꯁꯤꯅ ꯆꯠꯄ ꯉꯝꯗ꯭ꯔꯦ ꯍꯥꯏꯅꯁꯨ ꯑꯩ ꯂꯧꯖꯩ ꯑꯗꯨꯒ ꯇꯞꯅ ꯇꯞꯅꯁꯨ ꯂꯥꯏꯅꯤꯡ ꯂꯥꯏꯁꯣꯜꯁꯦ ꯃꯨꯠꯊꯔꯛꯑꯦ ꯍꯥꯏꯅꯁꯨ ꯑꯩ ꯑꯗꯨꯃꯥꯏꯅ ꯑꯩ ꯊꯝꯖꯒꯦ